ꯏꯃꯥꯟꯅꯕ ꯑꯃꯅ ꯍꯥꯏꯔꯛꯄꯗꯒꯤ ꯑꯩꯅ ꯕꯥꯏꯛ ꯊꯧꯕꯒꯤ ꯊꯧꯔꯝ ꯑꯃ ꯌꯥꯎꯖꯈꯤ ꯍꯥꯏꯔꯤꯕ ꯊꯧꯔꯝ ꯑꯗꯨ ꯃꯣꯔꯦꯗꯒꯤ ꯄꯂꯦꯜ ꯐꯥꯎꯕꯒꯤ ꯑꯣꯏꯈꯤ ꯕꯥꯏꯛ ꯊꯧꯕ ꯃꯇꯝꯗ ꯆꯠꯄ ꯃꯇꯝꯗ ꯌꯥꯝꯅ ꯅꯨꯡꯉꯥꯏꯈꯤ ꯑꯩꯈꯣꯏ ꯇꯔꯥꯃꯨꯛꯅ ꯂꯝꯖꯦꯜ ꯇꯥꯟꯅꯈꯤ ꯂꯝꯖꯦꯜ ꯇꯥꯟꯅꯕ ꯃꯇꯝ ꯑꯗꯨꯗ ꯍꯥꯏꯔꯤꯕ ꯃꯇꯝ ꯑꯗꯨ ꯒꯥꯔꯤ ꯌꯥꯝ ꯆꯠꯅꯗꯕ ꯃꯇꯝ ꯑꯣꯏꯈꯤ ꯑꯦꯁꯤꯌꯥꯟ ꯍꯥꯏꯋꯦ ꯂꯝꯕꯤ ꯁꯦꯝꯕ ꯂꯣꯏꯁꯤꯜꯂꯛꯄ ꯇꯥꯟꯖꯥ ꯑꯃ ꯑꯣꯏꯕꯅ ꯒꯥꯔꯤꯁꯨ ꯌꯥꯝꯅ ꯀꯟꯅ ꯀꯟꯅ ꯊꯧꯈꯤ ꯃꯌꯥꯝꯗꯒꯤ ꯑꯩꯅ ꯏꯍꯥꯟ ꯍꯥꯟꯅ ꯊꯧꯋꯤ ꯏꯍꯥꯟ ꯍꯥꯟꯅ ꯊꯧꯕ ꯃꯇꯝꯗ ꯏꯃꯥꯟꯅꯕ ꯈꯔ ꯇꯨꯡꯗ ꯂꯥꯛꯍꯧꯕ ꯑꯗꯨ ꯊꯧꯒꯠꯂꯛꯏ ꯊꯧꯒꯠꯂꯛꯄ ꯃꯇꯝꯗ ꯃꯈꯣꯏ ꯀꯦꯅꯦꯜꯗ ꯇꯥꯕꯁꯨ ꯌꯥꯎꯈꯤ ꯀꯦꯅꯦꯜꯗ ꯇꯥꯕꯗ ꯁꯣꯛꯄꯁꯨ ꯌꯥꯎꯈꯤ ꯁꯣꯛꯄꯁꯤꯡ ꯑꯗꯨ ꯑꯩꯈꯣꯏ ꯑꯃꯨꯛ ꯃꯥꯟꯅꯔꯒ ꯂꯧꯈꯠꯅꯩ ꯑꯁꯣꯛꯄ ꯑꯗꯨꯅ ꯍꯣꯁꯄꯤꯇꯥꯜꯗ ꯄꯨꯍꯟꯈ꯭ꯔꯦ ꯍꯜꯂꯒ ꯑꯃꯨꯛ ꯑꯩꯈꯣꯏ ꯃꯁꯦꯜ ꯃꯥꯟꯅꯔꯒ ꯍꯧꯔꯁꯦ ꯍꯥꯏꯅ ꯍꯧꯋꯤ ꯑꯩꯁꯨ ꯑꯦꯛꯁꯤꯗꯦꯟ ꯇꯧꯒꯗꯧꯒꯤ ꯈꯤꯇꯪ ꯉꯥꯏꯔꯝꯃꯤ ꯇꯧꯕꯇꯕꯨ ꯑꯦꯛꯁꯤꯗꯦꯟꯗꯤ ꯊꯣꯛꯍꯧꯗ꯭ꯔꯦ ꯑꯗꯨ ꯕꯥꯏꯛꯀꯤ ꯔꯦꯁ ꯑꯗꯨꯗ ꯑꯩꯗꯤ ꯌꯥꯝ ꯀꯟꯅ ꯊꯧꯕ ꯉꯝꯈꯤꯗꯦ ꯑꯦꯛꯁꯤꯗꯦꯟ ꯑꯃ ꯊꯣꯛꯀꯗꯩ ꯇꯧꯔꯨꯕꯗꯒꯤ ꯀꯤꯗꯅ ꯑꯁꯨꯃꯥꯏꯅ ꯑꯩ ꯕꯥꯏꯛꯀꯤ ꯔꯦꯁꯇ ꯌꯥꯎꯈꯤ